ꯑꯩꯈꯣꯏꯒꯤ ꯃꯐꯝ ꯑꯁꯨꯋꯥꯏꯗ ꯂꯧꯎ ꯁꯤꯡꯎꯕꯒꯤ ꯊꯕꯛꯁꯤꯡ ꯑꯁꯤꯕꯨ ꯏꯖꯠ ꯂꯩꯅ ꯂꯧꯅꯩ ꯍꯥꯏꯕꯗꯤ ꯑꯩꯈꯣꯏꯅ ꯑꯁꯨꯝꯅ ꯏꯖꯠ ꯂꯩꯅ ꯈꯜꯂꯤꯕꯒꯤ ꯃꯔꯝꯗꯤ ꯃꯈꯣꯏꯅ ꯂꯧꯎ ꯁꯤꯡꯎ ꯇꯧꯔꯤꯕ ꯃꯍꯩ ꯃꯔꯣꯡ ꯊꯥꯗꯅ ꯄꯣꯠ ꯆꯩ ꯄꯨꯊꯣꯔꯛ ꯄꯒꯤ ꯑꯩꯈꯣꯏꯅ ꯉꯁꯤ ꯆꯥꯔꯒ ꯍꯤꯡꯉꯤꯕꯅꯤ ꯃꯈꯣꯏꯅ ꯄꯣꯠ ꯆꯩ ꯊꯥꯗ꯭ꯔꯒ ꯄꯨꯊꯣꯔꯛꯇ꯭ꯔꯕꯗꯤ ꯃꯣꯏꯅ ꯄ꯭ꯔꯗꯛ ꯇꯧꯔꯛꯇ꯭ꯔꯒꯕꯗꯤ ꯑꯩꯈꯣꯏ ꯀꯗꯥꯏꯗꯒꯤ ꯍꯥꯏꯗꯤ ꯑꯩꯈꯣꯏꯅ ꯐꯅ ꯑꯩꯈꯣꯏꯅ ꯂꯥꯏꯔꯤꯛ ꯍꯩꯔꯁꯨ ꯑꯩꯈꯣꯏꯅ ꯊꯕꯛ ꯑꯣꯐꯤꯁꯥꯔ ꯇꯧꯔꯛꯄ ꯃꯇꯝꯗ ꯃꯣꯏꯅ ꯄꯨꯊꯣꯔꯛꯏꯕ ꯄꯣꯠ ꯆꯦꯡ ꯆꯥꯛ ꯍꯋꯥꯏ ꯆꯦꯡꯋꯥꯏꯗꯣ ꯑꯩꯈꯣꯏꯅ ꯆꯥꯔꯒ ꯑꯩꯈꯣꯏꯗ ꯏꯅꯔꯖꯤ ꯐꯪꯉꯒ ꯑꯩꯈꯣꯏꯅ ꯊꯕꯛ ꯁꯤꯡꯗꯣ ꯇꯧꯕ ꯃꯇꯝꯗ ꯏꯅꯔꯖꯤ ꯂꯩꯅ ꯄꯥꯡꯒꯜ ꯊꯣꯛꯅ ꯇꯧꯕ ꯉꯝꯗꯣꯔꯤꯕꯅꯤ ꯃꯈꯣꯏꯅ ꯃꯍꯩ ꯃꯔꯣꯡ ꯄꯣꯠ ꯆꯩꯁꯤꯡ ꯄꯨꯊꯣꯔꯛꯇ꯭ꯔꯕꯗꯤ ꯑꯩꯈꯣꯏꯅ ꯀꯗꯥꯏꯗꯒꯤ ꯀꯔꯤ ꯆꯥꯔꯒ ꯑꯩꯈꯣꯏ ꯏꯅꯔꯖꯤ ꯐꯪꯒꯅꯤ ꯑꯩꯈꯣꯏꯅ ꯊꯕꯛ ꯑꯃ ꯇꯧꯔꯨ ꯃꯇꯝꯗ ꯄꯥꯡꯒꯜ ꯊꯣꯛꯑꯣꯏ ꯑꯃꯗꯤ ꯑꯩꯈꯣꯏꯗ ꯃꯈꯣꯏꯅ ꯇꯧꯔꯤꯕ ꯊꯕꯛꯁꯤꯡ ꯑꯗꯣ ꯑꯩꯈꯣꯏꯅ ꯑꯦꯄ꯭ꯔꯤꯁꯦꯠ ꯇꯧꯐꯝ ꯊꯣꯛꯏ ꯍꯥꯏꯕꯗꯤ ꯑꯩꯈꯣꯏꯅ ꯏꯖꯠ ꯂꯩꯅ ꯂꯧꯐꯝ ꯊꯣꯛꯏ ꯃꯔꯝ ꯑꯗꯨꯅ ꯑꯩꯈꯣꯏꯒꯤ ꯂꯩꯔꯤꯕ ꯁꯣꯁꯥꯏꯇꯤ ꯑꯩꯈꯣꯏꯒꯤ ꯂꯩꯀꯥꯏ ꯑꯁꯤꯅꯁꯨ ꯂꯩꯔꯤꯕ ꯐꯥꯔꯃꯔꯁꯤꯡ ꯑꯁꯤꯕꯨ ꯏꯖꯠ ꯂꯩꯅ ꯂꯧꯋꯤ